ꯃꯅꯤꯄꯨꯔꯒꯤ ꯂꯧꯒꯤ ꯄꯣꯂꯤꯁꯤꯁ ꯍꯥꯏꯔꯗꯤ ꯒꯣꯕꯔꯃꯦꯟꯅ ꯌꯥꯝ ꯐꯖꯅ ꯄꯤꯌꯦ ꯍꯥꯏꯕꯗꯤ ꯀꯤꯁꯥꯟꯈꯣꯏꯒꯤꯁꯨ ꯂꯩꯌꯦ ꯑꯗꯨꯒ ꯀꯔꯤ ꯁꯤꯠꯁ ꯀꯨꯝꯕ ꯃꯔꯨ ꯀꯨꯝꯕꯁꯨ ꯂꯣꯏꯅ ꯄꯤꯌꯦ ꯑꯩꯈꯣꯏꯕꯨ ꯑꯩꯈꯣꯏꯅ ꯐꯖꯅ ꯀꯤꯁꯥꯟꯒꯤ ꯁ꯭ꯀꯤꯝ ꯕꯨꯛ ꯑꯣꯏꯅ ꯑꯦꯄ꯭ꯂꯥꯏ ꯇꯧꯔꯗꯤ ꯐꯖꯅ ꯑꯩꯈꯣꯏꯕꯨꯁꯨ ꯐꯪꯉꯦ ꯑꯗꯨꯒ ꯒꯣꯔꯃꯦꯟꯅꯁꯨ ꯌꯥꯝ ꯐꯖꯅ ꯄꯤꯌꯦ ꯍꯥꯏꯗꯤ ꯄꯩꯁꯥ ꯀꯤꯁꯥꯟꯒꯤ ꯄꯩꯁꯥꯒꯨꯝꯕꯁꯨ ꯂꯣꯏꯅ ꯍꯥꯞꯄꯤꯌꯦ ꯑꯗꯨꯒ ꯑꯩꯈꯣꯏ ꯀꯤꯁꯥꯟꯈꯣꯏꯒꯤ ꯃꯤꯕꯨꯁꯨ ꯌꯥꯝ ꯐꯖꯅ ꯌꯦꯡꯕꯤꯌꯦ ꯑꯗꯨꯒ ꯑꯗꯨ ꯈꯛꯇ ꯅꯠꯇꯦ ꯀꯤꯁꯥꯟꯒꯤꯗꯤ ꯂꯩꯕꯗꯤ ꯌꯥꯝ ꯂꯩꯕꯅꯦ ꯄ꯭ꯔꯣꯐꯤꯠꯀꯨꯝꯕꯁꯨ ꯑꯗꯨꯁꯨ ꯑꯩꯈꯣꯏꯅ ꯌꯥꯝꯅ ꯌꯦꯡꯗꯕꯒꯤ ꯑꯗꯨꯝ ꯌꯥꯏ ꯑꯗꯨꯒ ꯑꯩꯈꯣꯏꯅ ꯀꯤꯁꯥꯟꯒꯤꯗꯤ ꯑꯦꯟꯁꯥꯡ ꯀꯨꯝꯕ ꯌꯣꯟꯕꯁꯨ ꯌꯥꯝ ꯅꯨꯡꯉꯥꯏꯌꯦ ꯍꯥꯏꯗꯤ ꯕꯖꯥꯔꯗ ꯆꯠꯂꯒ ꯑꯗꯨꯝ ꯌꯣꯟꯕ ꯌꯥꯏꯌꯦ ꯑꯗꯨꯒ ꯑꯗꯨ ꯌꯥꯝ ꯗꯤꯕ꯭ꯂꯣꯞꯁꯨ ꯌꯥꯝ ꯇꯧꯋꯦ ꯐꯖꯕꯗꯤ ꯌꯥꯝ ꯐꯖꯩꯌꯦ ꯑꯗꯨꯒ ꯑꯩꯈꯣꯏꯒꯤ ꯀꯤꯁꯥꯟꯒꯤꯗꯃꯛ ꯒꯣꯕꯔꯃꯦꯟꯅ ꯍꯥꯔꯀꯨꯝꯕꯁꯨ ꯂꯣꯏꯅꯃꯛ ꯄꯤꯌꯦ ꯑꯗꯨꯒ ꯇꯦꯛꯅꯣꯂꯣꯖꯤꯒꯤꯅ ꯍꯥꯔꯒꯨꯝꯕꯁꯨ ꯁꯦꯝꯕꯤꯌꯦ ꯍꯥꯏꯕꯗꯤ ꯏꯟꯁꯦꯛ ꯏꯟꯁꯦꯛꯇꯤꯁꯥꯏꯠꯁꯀꯨꯝꯕꯁꯨ ꯂꯣꯏꯅ ꯄꯤꯌꯦ ꯑꯗꯨꯒ ꯑꯩꯈꯣꯏꯅ ꯐꯖꯅ ꯂꯧꯔꯒ ꯐꯖꯅ ꯏꯪꯈꯣꯜꯗ ꯍꯥꯞꯂꯒ ꯐꯖꯅ ꯇꯧꯔꯗꯤ ꯌꯥꯝ ꯐꯖꯒꯅꯤ ꯑꯗꯨꯒ ꯑꯩꯈꯣꯏ ꯃꯁꯥꯅ ꯏꯟꯇꯔꯦꯁ ꯄꯤꯗ꯭ꯔꯗꯤ ꯑꯗꯨꯗꯤ ꯈꯪꯗꯦ ꯑꯗꯨꯒ ꯑꯩꯈꯣꯏ ꯃꯁꯥꯅ ꯏꯟꯇꯔꯦꯁ ꯄꯤꯔꯒ ꯐꯖꯅ ꯇꯧꯔꯗꯤ ꯑꯗꯨ ꯌꯥꯝ ꯐꯖꯒꯅꯤ ꯍꯥꯏꯅ ꯍꯥꯏꯅꯤꯡꯉꯦ ꯑꯗꯨꯒ ꯑꯩꯈꯣꯏꯅ ꯍꯥꯔꯀꯨꯝꯕꯁꯨ ꯌꯥꯝ ꯁꯤꯖꯤꯟꯅꯗꯕꯤꯗ ꯋꯤꯗꯥꯎꯠ ꯌꯨꯖꯤꯡ ꯁꯤꯖꯤꯟꯅꯗꯕꯤꯗ ꯐꯖꯅ ꯇꯧꯔꯒ ꯍꯥꯏꯕꯗꯤ ꯍꯥꯔ ꯍꯥꯏꯕꯗꯤ ꯕꯖꯥꯔꯒꯤ ꯍꯥꯔ ꯌꯨꯔꯤꯌꯥ ꯗꯥꯏꯃꯟꯀꯨꯝꯕ ꯍꯥꯞꯇ꯭ꯔꯒ ꯑꯗꯨꯝ ꯁꯟꯊꯤꯀꯨꯝꯕ ꯐꯖꯅ ꯍꯥꯞꯂꯗꯤ ꯂꯩꯄꯥꯛꯁꯨ ꯌꯥꯝ ꯐꯒꯅꯤ ꯑꯗꯨꯒ ꯑꯃꯨꯛꯀ ꯇꯧꯕꯁꯨ ꯌꯥꯝ ꯅꯨꯡꯉꯥꯏꯒꯅꯤ ꯍꯥꯏꯅ ꯍꯥꯏꯅꯤꯡꯉꯤ